ꯍꯜꯂꯣ ꯑꯥ ꯐꯤꯔꯣꯟ ꯐꯤꯔꯣꯟ ꯌꯣꯟꯕ ꯑꯗꯨꯝ ꯌꯣꯟꯕ ꯃꯤꯗꯨꯔꯣ ꯃꯐꯝꯗꯨꯔꯣ ꯑꯣ ꯑꯗꯣ ꯑꯩꯗꯤ ꯑꯥ ꯇ꯭ꯔꯥꯏꯕꯀꯤꯗꯣ ꯄꯥꯝꯃꯦ ꯑꯗꯨ ꯀꯔꯤ ꯀꯔꯤ ꯂꯕꯔꯥ ꯆꯪꯈꯣꯝꯒꯨꯝꯕ ꯀꯔꯤꯔꯥ ꯍꯥꯎꯔꯥꯒꯨꯝꯕ ꯑꯗꯨꯒ ꯍꯧꯖꯤꯛꯀꯤ ꯑꯥ ꯑꯥ ꯑꯗꯨꯒ ꯍꯧꯖꯤꯛꯀꯤ ꯀꯥꯁꯥꯟꯒꯨꯝꯕꯗꯨ ꯂꯩꯕꯔꯥ ꯑꯣ ꯅꯈꯣꯏ ꯑꯗꯨꯗꯤ ꯈ꯭ꯋꯥꯡꯗ ꯁꯥꯕ꯭ꯔ ꯅꯈꯣꯏꯒꯤ ꯐꯤꯗꯣ ꯑꯣ ꯑꯗꯨ

ꯑꯣ ꯀꯌꯥꯒꯤ ꯃꯣꯐ꯭ꯂꯔ ꯑꯗꯨꯒ ꯋꯦꯁꯀꯣꯠꯇꯨꯁꯨ ꯂꯩꯕ꯭ꯔꯥ

ꯎꯝ ꯎꯝ ꯑꯣ ꯑꯣ ꯑꯗꯨ ꯑꯩ ꯈꯔ ꯈꯔ ꯌꯥꯝꯅ ꯂꯧꯒꯗꯕꯅꯤ ꯅꯪ ꯀꯌꯥ ꯀꯌꯥꯗ ꯌꯣꯜꯂꯦ ꯑꯣ

ꯑꯣ ꯑꯗꯨ ꯑꯩ ꯈꯔ ꯈꯔ ꯌꯥꯝ ꯂꯧꯅꯤꯡꯕꯅꯤ ꯅꯪ ꯗꯤꯁꯀꯥꯎꯟ ꯍꯣꯏ ꯍꯣꯏ ꯍꯣꯏ

ꯑꯣ

ꯍꯣꯏ ꯍꯣꯏ ꯑꯗꯨ ꯀꯔꯤꯅꯣ ꯑꯃ ꯀꯔꯤꯅꯣ ꯑꯃ ꯍꯥꯏꯒꯦꯅꯦ ꯑꯩ ꯁꯣꯏꯗꯅ ꯂꯥꯛꯑꯒꯦ ꯑꯗꯨ ꯑꯩꯅ ꯍꯥꯏꯕꯗꯣ ꯅꯪꯅ ꯃꯃꯟ ꯍꯥꯏꯕꯗꯣ ꯈꯔ ꯗꯤꯁꯀꯥꯎꯟ ꯇꯧꯕ ꯌꯥꯒꯗ꯭ꯔ

ꯑꯣ ꯑꯣ

ꯍꯣꯏ ꯍꯣꯏ

ꯑꯣ ꯍꯣꯏ ꯑꯗꯨ ꯑꯇꯥꯡꯕꯗꯨ ꯄꯥꯝꯕꯅꯦ ꯑꯗꯨ ꯑꯥ ꯍꯣꯏ ꯍꯣꯏ ꯂꯥꯛꯀꯦ ꯅꯪꯒꯤ ꯗꯨꯀꯥꯟ ꯃꯃꯤꯡꯗꯣ ꯍꯪꯂꯒ ꯂꯥꯛꯀꯦꯀꯣ ꯁꯣꯏꯗꯅ ꯊꯝꯕꯤꯔꯝꯃꯣ ꯍꯣꯏ ꯍꯣꯏ ꯍꯣꯏ ꯐꯔꯦ ꯑꯗꯨꯗꯤ ꯊꯝꯃꯦ ꯊꯝꯃꯦ ꯎꯝ